ꯑꯩꯅ ꯑꯩꯒꯤ ꯒꯥꯔꯗꯦꯟꯗ ꯎ ꯄꯥꯝꯕꯤ ꯀꯌꯥ ꯑꯃꯔꯣꯝ ꯊꯥꯖꯩ ꯎ ꯄꯥꯝꯕꯤꯁꯤꯡ ꯑꯗꯨꯅ ꯄꯣꯝꯂꯛꯄ ꯃꯇꯝꯗ ꯑꯩꯒꯤ ꯋꯥꯈꯜ ꯑꯁꯤ ꯏꯅꯧ ꯅꯧꯊꯣꯛꯄꯒꯨꯝ ꯇꯧꯏ ꯎ ꯄꯥꯝꯕꯤ ꯑꯗꯨꯅ ꯄꯣꯝꯂꯛꯄ ꯃꯇꯝꯗ ꯑꯩꯒꯤ ꯄꯥꯝꯕꯤꯁꯤꯡ ꯑꯁꯤ ꯍꯩ ꯄꯥꯜꯂꯛꯀꯗꯧꯔꯦ ꯂꯩ ꯁꯥꯠꯂꯛꯀꯗꯧꯔꯦ ꯍꯥꯏꯕꯒꯤ ꯋꯥꯈꯜꯗ ꯑꯩꯅ ꯅꯨꯡꯁꯥ ꯃꯔꯛꯇ ꯌꯥꯝꯅ ꯋꯥꯅ ꯍꯣꯠꯅꯗꯨꯅ ꯏꯁꯤꯡ ꯆꯥꯏꯈꯤꯕ ꯁꯣꯝꯕꯅꯆꯤꯡꯕ ꯑꯁꯤꯒꯨꯝꯕ ꯀꯌꯥ ꯑꯃꯔꯣꯝ ꯇꯧꯈꯤꯕ ꯑꯗꯨ ꯎ ꯄꯥꯝꯕꯤ ꯑꯗꯨꯅ ꯄꯣꯝꯂꯛꯄ ꯃꯇꯝ ꯑꯗꯨꯗ ꯂꯣꯏꯅ ꯀꯥꯎꯈꯤ ꯑꯩꯒꯤ ꯎꯍꯩ ꯋꯥꯍꯩꯅ ꯄꯣꯝꯂꯛꯄꯒꯤ ꯐꯖꯕꯗꯨ ꯎꯕꯗ ꯑꯩꯒꯤ ꯌꯨꯝꯗ ꯂꯥꯛꯄ ꯃꯤꯁꯤꯡꯅꯁꯨ ꯃꯈꯣꯏꯁꯨ ꯊꯥꯅꯤꯡꯏ ꯍꯥꯏꯗꯨꯅ ꯑꯩꯉꯣꯟꯗ ꯆꯔꯥ ꯈꯔ ꯄꯤꯌꯨ ꯍꯥꯏꯅ ꯍꯥꯏꯔꯛꯈꯤ ꯃꯈꯣꯏꯒꯤ ꯋꯥꯍꯩꯁꯤꯡ ꯑꯗꯨ ꯇꯥꯕꯗ ꯑꯩ ꯌꯥꯝꯅ ꯋꯥꯈꯜ ꯅꯨꯉꯥꯏꯈꯤ ꯑꯩꯅ ꯋꯥꯈꯤꯕ ꯃꯌꯥꯝ ꯑꯁꯤ ꯑꯔꯦꯝ ꯑꯔꯦꯝꯕꯗ ꯇꯥꯗ꯭ꯔꯦ ꯍꯥꯏꯕꯒꯤ ꯋꯥꯈꯜꯗ ꯑꯩ ꯌꯥꯝꯅ ꯍꯔꯥꯎꯕ ꯐꯥꯎꯈꯤ